ꯍꯠꯂꯣ ꯑꯥꯎ ꯑꯣ ꯇꯨꯝꯗ꯭ꯔꯤ ꯑꯗꯨꯒꯤ ꯀꯣꯜ ꯇꯧꯕꯅꯤꯅꯦ ꯀꯩꯅꯣꯅꯦ ꯑꯗꯨꯀꯣ ꯑꯩꯈꯣꯏꯁꯦ ꯍꯌꯦꯡꯒꯤ ꯄ꯭ꯂꯥꯟꯗꯨ ꯅꯪ ꯀꯔꯤ ꯆꯠꯅꯤꯡꯕ꯭ꯔꯥ ꯑꯩꯗꯤ ꯅꯪꯕꯨ ꯀꯩꯕꯨꯜ ꯂꯝꯖꯥꯎ ꯑꯩꯈꯣꯏꯒꯤ ꯀꯩꯕꯨꯜ ꯂꯝꯖꯥꯎ ꯅꯦꯁꯅꯦꯜ ꯄꯥꯔꯛꯇ ꯌꯥꯝ ꯄꯨꯅꯤꯡꯕ ꯑꯥ ꯎꯝ

ꯑꯩꯁꯤ ꯑꯁꯤꯗꯤꯀꯣ ꯑꯩꯈꯣꯏꯒꯤ ꯄ꯭ꯔꯤꯊꯤꯕꯤꯗ ꯑꯃꯈꯛꯇꯅꯦꯕꯀꯣ ꯃꯥꯒꯤꯗꯤ ꯑꯩꯈꯣꯏ ꯂꯣꯀꯦꯜꯗꯗꯤ ꯄꯨꯟꯗꯤ ꯍꯥꯏꯅ ꯀꯧꯋꯦꯕꯀꯣ ꯑꯗꯣꯁꯤ ꯐ꯭ꯂꯣꯇꯤꯡ ꯐ꯭ꯂꯣꯇꯤꯡ ꯐ꯭ꯂꯣꯇꯤꯡ ꯄꯥꯔꯛꯅꯦꯕꯀꯣ ꯃꯥꯁꯦ ꯑꯗꯨꯝ ꯑꯩꯈꯣꯏꯅ ꯁꯪꯉꯥꯏ ꯁꯪꯉꯥꯏꯁꯨ ꯃꯃꯤꯡ ꯆꯠꯂꯦꯅ ꯅꯪ ꯁꯪꯉꯥꯏꯁꯤꯗꯤ ꯈꯪꯒꯅꯤꯗ ꯑꯗꯨ ꯑꯗꯣ ꯁꯪꯉꯥꯏꯁꯤ ꯎꯒꯅꯤ ꯑꯗꯣ ꯆꯠꯂꯗꯤꯀꯣ ꯑꯗꯨꯒ ꯆꯠꯂꯗꯤ ꯃꯥꯒꯤ ꯅꯦꯆꯔꯦꯜ ꯍꯦꯕꯤꯇꯦꯠꯇꯤ ꯑꯣꯏꯕ ꯁꯪꯉꯥꯏꯗꯨ ꯀꯩꯕꯨꯜ ꯂꯝꯖꯥꯎꯗ ꯎꯝ ꯗꯥꯎ ꯊꯤꯔꯗꯤ ꯑꯗꯨꯝ ꯊꯣꯛꯇꯕꯁꯨ ꯃꯇꯝꯗꯤ ꯌꯥꯎꯕ ꯑꯗꯨꯗꯤ ꯑꯗꯨꯕꯨ ꯑꯗꯨꯝ ꯎꯒꯅꯤꯗ ꯑꯩꯅ ꯈꯜꯂꯝꯕꯁꯦ ꯑꯩ ꯎꯒꯅꯤꯅ ꯈꯜꯂꯦ ꯍꯌꯦꯡꯗꯤ ꯑꯗꯨꯝ ꯉꯥꯏꯔꯁꯤ ꯑꯗꯨ ꯅꯪꯁꯨ ꯁꯪꯉꯥꯏꯗꯤ ꯎꯅꯤꯡꯕ ꯃꯥꯜꯂꯦꯀꯣ ꯌꯦꯡꯅꯤꯡꯕ ꯃꯥꯜꯂꯦ ꯎꯝ ꯑꯗꯨꯗꯤ ꯉꯥꯏꯔꯗꯤꯀꯣ ꯑꯩꯈꯣꯏꯅ ꯑꯗꯨꯝ ꯉꯥꯏꯔꯗꯤ ꯎꯕꯁꯨ ꯌꯥꯏ ꯑꯗꯨ ꯃꯤ ꯈꯔꯗꯤ ꯍꯥꯏꯐꯦꯠ ꯍꯥꯏꯐꯦꯠ ꯌꯦꯡꯂꯒ ꯆꯠꯈ꯭ꯔꯁꯤꯔ ꯑꯗꯨꯃꯥꯏꯅ ꯇꯧꯕꯁꯨ ꯌꯥꯎꯋꯦꯕꯀꯣ ꯉꯥꯏꯕ ꯉꯝꯗꯕ ꯃꯤꯁꯨ ꯂꯩꯌꯦꯕꯀꯣ ꯅꯪꯅ ꯑꯗꯨꯝ ꯌꯥꯝ ꯌꯦꯡꯅꯤꯡꯕ ꯐꯥꯎꯔꯗꯤ ꯉꯥꯏꯕꯁꯨ ꯉꯝꯈꯤꯅꯤ ꯍꯥꯏꯅ ꯈꯜꯂꯤ ꯑꯩꯗꯤ ꯑꯣ ꯅꯪꯅ ꯅꯪ ꯍꯣꯏ ꯑꯗꯨ ꯅꯪꯒꯤ ꯃꯇꯝ ꯅꯪꯒꯤ ꯏꯟꯇꯔꯦꯁꯇꯨ ꯌꯦꯡꯂꯒ ꯑꯩꯗꯤ ꯀꯩꯕꯨꯜ ꯂꯝꯖꯥꯎꯗ ꯄꯨꯒꯦꯅ ꯈꯟꯕꯀꯣ ꯍꯧꯖꯤꯛ ꯑꯩꯈꯣꯏꯅ ꯂꯩꯔꯤꯕ ꯃꯐꯝꯗꯨꯗ ꯑꯗꯨ ꯆꯠꯀꯦ ꯍꯥꯏꯔꯗꯤ ꯑꯩꯈꯣꯏ ꯄꯨꯡ ꯑꯃꯒꯨꯝꯕꯗꯤ ꯌꯧꯒꯅꯤ ꯑꯗꯨ ꯍꯣꯏ ꯍꯣꯏ

ꯍꯣꯏ ꯍꯣꯏ ꯍꯣꯏ ꯅꯨꯡꯉꯥꯏꯒꯅꯤꯗ ꯒꯥꯔꯤꯗꯤ ꯍꯣꯏ ꯇꯧꯒꯦ ꯑꯩ ꯑꯗꯨꯗꯤ ꯑꯣ ꯑꯣ ꯍꯣꯏ ꯒ꯭ꯌꯥꯟ ꯇꯥꯗꯦ ꯑꯗꯨ ꯑꯩ ꯑꯩꯈꯣꯏꯁꯤ ꯒꯥꯔꯤꯁꯦ ꯀꯥꯔ ꯑꯣꯏꯅ ꯀꯥꯔ ꯇꯦꯛꯁꯤ ꯆꯦꯟꯕ ꯀꯥꯔ ꯗꯨꯅ ꯂꯧꯁꯤꯔꯅꯦ ꯑꯗꯨꯗꯤ ꯍꯣꯏ ꯍꯣꯏ ꯍꯣ ꯍꯣꯏ ꯑꯗꯨꯗꯤ ꯑꯩ ꯑꯩ ꯒꯥꯏꯗ ꯑꯣꯏꯕꯅꯤꯅ ꯑꯗꯨ ꯑꯩ ꯑꯩ ꯇꯧꯒꯦ ꯑꯗꯨꯐꯥꯎꯗꯤ ꯉꯃꯒꯅꯤ ꯍꯣꯏ ꯍꯣꯏ ꯍꯣꯏ ꯍꯌꯦꯡ ꯑꯩ ꯄꯨꯡ ꯄꯨꯡ ꯀꯌꯥꯗ ꯅꯪꯕꯨ ꯀꯣꯜ ꯇꯧꯒꯦꯔꯥꯀꯣ ꯅꯪ ꯍꯣꯏ ꯍꯣꯏ ꯌꯥꯏ ꯎꯄꯥꯏ ꯂꯩꯇꯦ ꯍꯣꯏ ꯍꯣꯏ ꯍꯣꯏ ꯍꯣꯏ ꯍꯣꯏ ꯑꯗꯣ ꯉꯥꯏꯒꯦ ꯑꯗꯣ ꯅꯣꯏꯒꯤ ꯀꯣꯜ ꯉꯥꯏꯒꯦ ꯍꯣꯏ ꯊꯝꯃꯒꯦ ꯃꯪ ꯐꯔꯁꯦ